ꯑꯩꯈꯣꯏꯅ ꯑꯋꯥꯡ ꯑꯩꯈꯣꯏꯅ ꯑꯋꯥꯡꯕ ꯊꯥꯛꯀꯤ ꯃꯍꯩꯂꯣꯏꯁꯪꯁꯤꯡꯗ ꯍꯥꯏꯗꯤ ꯃꯅꯤꯄꯨꯔꯒꯤ ꯍꯥꯏꯔꯒꯅ ꯃꯅꯤꯄꯨꯔ ꯌꯨꯅꯤꯚꯔꯁꯤꯇꯤ ꯁꯤ ꯃꯅꯤꯄꯨꯔ ꯌꯨꯅꯤꯚꯔꯁꯤꯇꯤꯁꯤꯗ ꯖꯦꯅꯔꯦꯜ ꯀꯣꯔꯁ ꯍꯥꯏꯗꯤ ꯒ꯭ꯔꯦꯖꯨꯌꯦꯁꯟ ꯇꯧꯅꯤꯡꯕ ꯑꯣꯔ ꯄꯣꯁ ꯒ꯭ꯔꯦꯖꯨꯌꯦꯠ ꯇꯧꯅꯤꯡꯕ ꯃꯥꯁꯇꯔ ꯇꯧꯅꯤꯡꯕ ꯑꯁꯤꯅꯆꯤꯡꯕꯁꯤꯡꯁꯦ ꯃꯅꯤꯄꯨꯔ ꯌꯨꯅꯤꯚꯔꯁꯤꯇꯤꯁꯦ ꯈ꯭ꯋꯥꯏꯗꯒꯤ ꯑꯩꯈꯣꯏ ꯃꯅꯤꯄꯨꯔꯒꯤ ꯑꯣꯏꯅꯗꯤ ꯃꯐꯝꯁꯤ ꯐꯖꯅ ꯃꯇꯤꯛ ꯆꯥꯏ ꯑꯗꯨꯒ ꯑꯩꯈꯣꯏꯅ ꯅꯔꯁꯤꯡ ꯇꯧꯕ ꯅꯔꯁꯤꯡ ꯇꯧꯒꯦ ꯍꯥꯏꯔꯒꯗꯤ ꯅꯔꯁꯀꯤ ꯕꯤ ꯑꯦ ꯁꯤ ꯅꯔꯁꯤꯡꯒꯨꯝꯕ ꯑꯦ ꯑꯦꯟ ꯅꯦꯝꯒꯨꯝꯕ ꯖꯦ ꯑꯦꯟ ꯅꯦꯝꯒꯨꯝꯕ ꯇꯧꯒꯦ ꯍꯥꯏꯔꯒꯗꯤ ꯕꯦꯡꯂꯣꯔꯅ ꯈ꯭ꯋꯥꯏꯗꯒꯤ ꯃꯐꯝ ꯆꯥꯏ ꯑꯗꯨꯒ ꯑꯩꯅ ꯈ꯭ꯋꯥꯏ ꯆꯠꯅꯤꯡꯕ ꯍꯥꯏꯔꯒꯗꯤ ꯗꯦꯜꯂꯤꯗ ꯗꯦꯜꯂꯤꯒꯤ ꯑꯩꯁꯦ ꯀꯔꯤꯒꯨꯝꯕ ꯑꯦꯝ ꯕꯤ ꯕꯤ ꯑꯦꯁ ꯇꯧꯅꯤꯡꯉꯦ ꯈꯜꯂꯒꯗꯤ ꯗꯦꯜꯂꯤꯒꯤ ꯑꯦꯝꯁ ꯑꯦꯝꯁ ꯍꯥꯏꯔꯤꯕ ꯃꯐꯝ ꯑꯁꯤꯗ ꯆꯠꯅꯤꯡꯉꯤ ꯑꯥꯏ ꯇꯤ ꯑꯥꯏꯒꯤ ꯂꯝꯗ ꯑꯣꯏꯔꯒꯅ ꯇꯥꯛꯌꯦꯜꯒꯤ ꯃꯅꯤꯄꯨꯔꯒꯤ ꯇꯥꯛꯌꯦꯜ ꯌꯨꯅꯤꯚꯔꯁꯤꯇꯤ ꯇꯦꯛꯅꯤꯀꯦꯜ ꯇꯥꯛꯌꯦꯜꯗ ꯂꯩꯕ ꯇꯦꯛꯅꯤꯀꯦꯜ ꯌꯨꯅꯤꯚꯔꯁꯤꯇꯤꯗ ꯆꯠꯄ ꯄꯥꯝꯃꯤ